ꯑꯩꯍꯥꯛꯅ ꯍꯥꯏꯛ ꯇꯧꯕꯗ ꯈ꯭ꯋꯥꯏꯗꯒꯤ ꯄꯥꯝꯖꯕ ꯂꯝꯗ ꯍꯥꯏꯕ ꯇꯥꯔꯒꯗꯤ ꯑꯩꯈꯣꯏ ꯑꯅꯛꯄꯗ ꯂꯩꯔꯤꯕ ꯑꯩꯈꯣꯏ ꯃꯅꯤꯄꯨꯔꯒꯤ ꯆꯤꯡꯁꯤꯡꯁꯦ ꯌꯥꯝꯅꯁꯨ ꯀꯥ ꯍꯦꯟꯅ ꯋꯥꯡꯗꯕ ꯑꯗꯨꯒ ꯀꯣꯏꯕ ꯃꯇꯝꯗ ꯅꯨꯡꯁꯤꯠ ꯅꯨꯡꯁꯥ ꯑꯏꯪꯕ ꯑꯁꯦꯡꯕ ꯐꯪꯕ ꯑꯁꯤꯒꯤ ꯃꯐꯝꯁꯦ ꯍꯦꯟꯅ ꯄꯥꯝꯖꯩ ꯑꯗꯨꯒꯤꯁꯨ ꯃꯊꯛꯇ ꯆꯤꯡꯗꯨꯗ ꯅꯨꯃꯤꯗꯥꯡ ꯋꯥꯏꯔꯝ ꯃꯇꯝꯗ ꯀꯥꯈ꯭ꯔꯕ ꯃꯇꯨꯡ ꯅꯨꯃꯤꯠ ꯇꯥꯕꯒꯤ ꯁꯛꯐꯝꯁꯦ ꯑꯁꯨꯛꯀꯤ ꯃꯇꯤꯛ ꯐꯖꯕ ꯍꯥꯏꯕ ꯇꯥꯔꯦ ꯆꯤꯡꯁꯤꯗꯒꯤ ꯌꯦꯡꯕꯗ ꯑꯗꯨꯒ ꯎꯟ ꯇꯥꯕ ꯆꯤꯡ ꯅꯠꯇ꯭ꯔꯒ ꯍꯦꯟꯅ ꯁꯣꯡꯕ ꯎꯃꯪ ꯅꯠꯇ꯭ꯔꯒꯅ ꯃꯥꯡ ꯆꯤꯡꯁꯤꯡꯗ ꯅꯨꯃꯤꯠ ꯇꯥꯕꯒꯤ ꯁꯛꯐꯝꯁꯤꯡꯗ ꯍꯥꯏꯕ ꯇꯥꯔꯒꯗꯤ ꯑꯩꯅ ꯈ꯭ꯋꯥꯏ ꯄꯥꯝꯖꯕꯗꯤ ꯇꯁꯦꯡꯅ ꯆꯤꯡꯗ ꯅꯨꯃꯤꯠ ꯇꯥꯕꯒꯤ ꯁꯛꯐꯝꯁꯤꯅ ꯍꯦꯟꯅ ꯄꯥꯝꯖꯩ